ꯍꯂꯣ ꯃꯁꯤꯕꯨ ꯃꯁꯤꯕꯨ ꯀꯥꯡꯄꯣꯛꯄꯤ ꯁꯨꯄꯔ ꯃꯥꯔꯀꯦꯠꯅꯤꯀꯣ ꯑꯣ ꯑꯩꯈꯣꯏ ꯑꯩꯈꯣꯏꯒꯤ ꯀꯩꯅꯣꯒꯤ ꯆꯩꯔꯥꯎꯕꯒꯤ ꯄꯣꯠ ꯆꯩ ꯈꯤꯇ ꯂꯧꯖꯒꯦ ꯇꯧꯕ ꯀꯩꯅꯣ ꯑꯩꯈꯣꯏꯒꯤ ꯃꯣꯖꯥ ꯐꯨꯔꯤꯠꯀꯨꯝꯕ ꯑꯉꯧꯕꯗ ꯑꯩꯈꯣꯏ ꯈꯨꯗꯥꯡ ꯌꯥꯎꯕꯤ ꯑꯗꯒꯤ ꯑꯉꯥꯒꯤꯡ ꯑꯍꯟꯒꯤ ꯑꯗꯨꯝ ꯕꯦꯕꯤ ꯁꯨꯠꯀꯨꯝꯕꯁꯨ ꯑꯗꯨꯝ ꯂꯩꯕ꯭ꯔꯥ ꯃꯣꯏꯁꯦ ꯃꯃꯟ ꯀꯌꯥ ꯀꯌꯥꯃꯨꯛꯇꯤ ꯂꯩꯒꯦ ꯄꯤꯁ ꯑꯃꯗ ꯎꯝ ꯎꯝ ꯑꯗꯣ ꯀꯩꯅꯣꯅꯦ ꯀꯩꯅꯣ ꯑꯩꯈꯣꯏꯒꯤ ꯈꯒ ꯌꯥꯝꯅ ꯂꯧꯕ ꯃꯇꯝ ꯗꯔꯖꯟꯒꯨꯝꯕ ꯂꯧꯔꯛꯄꯗꯗꯤ ꯈꯤꯇꯪ ꯇꯥꯕ ꯈꯣꯠꯄꯗꯤ ꯌꯥꯕ꯭ꯔꯣ ꯑꯩꯈꯣꯏꯁꯤ ꯂꯧꯔꯗꯤ ꯗꯔꯖꯟ ꯗꯔꯖꯟꯂꯣꯝꯗ ꯑꯣꯏꯅ ꯂꯧꯕ ꯇꯧꯕ ꯃꯔꯝꯗꯤ ꯑꯩꯈꯣꯏꯒꯤ ꯃꯤꯁꯦ ꯈꯔꯁꯨ ꯌꯥꯝꯕꯅꯤꯅ ꯄꯤꯁ ꯑꯣꯏꯅ ꯀꯩꯅꯣ ꯇꯧꯗꯧ ꯁꯔꯨꯛꯄꯨꯗꯤ ꯗꯔꯖꯟ ꯑꯃꯅꯤꯒꯨꯝꯕ ꯂꯧꯔꯒ ꯀꯩꯅꯣ ꯇꯧꯁꯤꯔꯥꯅ ꯇꯧꯕ ꯑꯗꯩ ꯀꯩꯅꯣꯒꯨꯝꯕ ꯑꯩꯈꯣꯏꯒꯤ ꯑꯩꯈꯣꯏꯒꯤ ꯍꯩꯔꯥꯒꯨꯝꯕ ꯀꯩꯒꯨꯝꯕꯗꯤ ꯈꯔ ꯑꯗꯨꯝ ꯑꯗꯨꯝ ꯂꯩꯕ꯭ꯔꯥ ꯑꯣ ꯑꯣ ꯔꯁꯒꯨꯂꯥꯒꯨꯝꯕ ꯑꯗꯨꯒꯨꯝꯕꯁꯨ ꯂꯩꯅꯤꯀꯣ ꯖꯤꯂꯤꯕꯤꯒꯨꯝꯕꯁꯨ ꯑꯣ ꯑꯣ ꯍꯂꯣ ꯑꯗꯨꯒꯨꯝꯕꯗꯨꯁꯨ ꯂꯧꯒꯦꯕꯀꯣ ꯑꯗꯨꯒ ꯑꯂꯨ ꯊꯥꯎ ꯊꯨꯝ ꯑꯗꯩ ꯇꯤꯜꯍꯧꯒꯁꯤꯅ ꯀꯦ ꯖꯤ ꯀꯦ ꯖꯤꯗ ꯀꯌꯥ ꯀꯌꯥꯃꯨꯛ ꯀꯃꯥꯏ ꯂꯩꯒꯦ ꯃꯃꯟꯁꯦ ꯍꯥꯏꯐꯦꯠꯇ ꯍꯥꯏꯕꯤꯔꯛꯎꯕ ꯑꯗꯒꯤ ꯀꯩꯅꯣ ꯑꯆꯊꯥꯎ ꯑꯩꯈꯣꯏꯒꯤ ꯕꯣꯇꯜꯗꯨꯁꯨ ꯂꯩꯕ꯭ꯔꯥ ꯑ ꯀꯩꯅꯣ ꯄꯥꯐꯣꯔꯒꯨꯝꯕ ꯑꯗꯨ ꯑꯩꯈꯣꯏꯒꯤ ꯃꯅꯥ ꯃꯁꯤꯡ ꯑꯩꯈꯣꯏꯒꯤ ꯂꯥꯏꯗ ꯀꯩꯀꯩ ꯀꯠꯄꯒꯤ ꯆꯪꯕꯁꯤꯡꯗꯣ

ꯆꯍꯨꯝ ꯑꯗꯨꯗꯤ ꯁꯦꯝꯗꯨꯅ ꯀꯦ ꯖꯤ ꯑꯅꯤꯒꯨꯝꯕ ꯍꯥꯞꯄꯤꯔꯛꯑꯣ ꯑꯪꯒꯨꯔꯗꯤ ꯂꯩꯕ꯭ꯔꯣ ꯑꯣ ꯑꯪꯒꯨꯔꯗꯨꯅ ꯑꯪꯒꯨꯔꯗꯨ ꯀꯦ ꯖꯤꯗ ꯀꯌꯥꯃꯨꯛ ꯂꯩꯒ꯭ꯔꯦ ꯍꯧꯖꯤꯛꯁꯦ ꯀꯦ ꯖꯤ ꯑꯃ ꯃꯈꯥꯏꯒꯨꯝꯕ ꯑꯗꯨꯃꯥꯏ ꯀꯦ ꯖꯤ ꯑꯃ ꯃꯈꯥꯏꯒꯨꯝꯕ ꯇꯧꯕꯤꯔꯛꯑꯣ ꯑꯗꯒꯤ ꯀꯩꯅꯣꯗꯣ ꯑꯩꯈꯣꯏꯒꯤ ꯀꯔꯤ ꯍꯥꯏ ꯇꯥꯔꯦ ꯑꯩꯈꯣꯏꯒꯤ ꯑꯥ ꯑꯃ ꯑꯉꯧꯕꯗꯨꯅ ꯑꯁꯪꯕꯗꯨꯅ ꯀꯦ ꯖꯤꯗ ꯀꯌꯥꯃꯨꯛ ꯂꯩ ꯑ ꯑꯗꯩ ꯎ ꯃꯣꯔꯣꯛꯀꯨꯝꯕꯁꯨ ꯑꯗꯨꯝ ꯂꯩꯅꯤꯀꯣ ꯌꯣꯡꯆꯥꯛꯀꯨꯝꯕꯀꯥꯗꯤ ꯎ ꯃꯣꯔꯣꯛꯇꯤ ꯑꯀꯪꯕ ꯑꯣꯏꯅ ꯂꯩꯕ꯭ꯔꯥ ꯑꯇꯦꯛꯄ ꯑꯣꯏꯅ ꯂꯩꯕ꯭ꯔꯥ ꯃꯣꯏꯁꯦ ꯑꯣ ꯑꯗꯨꯗꯤ ꯀꯩꯅꯣꯗꯨ ꯎ ꯃꯣꯔꯣꯛ ꯑꯀꯪꯕꯗꯨ ꯀꯦ ꯖꯤ ꯃꯈꯥꯏ ꯑꯝꯇꯒ ꯑꯗꯒꯤ ꯀꯩꯅꯣꯗꯨꯗꯤ ꯎ ꯃꯣꯔꯣꯛ ꯑꯇꯦꯛꯄꯗꯨꯗꯤ ꯃꯥꯁꯨ ꯀꯦ ꯖꯤꯗ ꯑꯗꯨꯝ ꯑꯣꯟꯕꯔꯥ ꯑꯣ ꯑꯗꯨ ꯀꯦ ꯖꯤ ꯑꯝꯇꯒ ꯑꯗꯩ ꯌꯣꯡꯆꯥꯛꯇꯨꯗꯤ ꯈꯔ ꯐꯖꯕ ꯇꯒꯠ ꯇꯒꯠ ꯇꯦꯛꯄꯗꯤ ꯂꯩꯕ꯭ꯔꯥ ꯀꯃꯥꯏ ꯇꯧꯋꯤ ꯑꯣ ꯑꯗꯨꯁꯨ ꯈꯔ ꯍꯥꯞꯄꯤꯔꯛꯑꯣ ꯑ ꯑꯗꯒꯤ

ꯑ ꯀꯩꯅꯣ ꯃꯃꯟ ꯀꯌꯥꯃꯨꯛ ꯑꯣꯏꯒꯦ ꯃꯣꯏꯅ ꯑꯗꯨ ꯃꯍꯥꯎꯗꯤ ꯈꯦꯠꯅꯔꯝꯒꯅꯤ ꯑꯗꯨ ꯂꯣꯀꯦꯜꯒꯤꯗꯣ ꯑꯗꯨꯝ ꯍꯥꯞꯄꯤꯔꯛꯑꯣ ꯈꯔ ꯅꯝ ꯑꯗꯩ ꯃꯣꯝꯄꯥꯛ ꯐꯤꯗꯛꯀꯨꯝꯕ ꯑꯗꯒꯤ ꯀꯥꯂꯦꯟꯒꯤꯀꯣ ꯂꯩꯕ꯭ꯔꯥ ꯑꯣ ꯑꯗꯨ ꯗꯕꯜꯗ ꯑꯣꯏ ꯄꯥꯝꯕ ꯀꯥꯂꯦꯟꯗ ꯀꯥꯂꯦꯟꯒꯤꯅꯤꯀꯣ ꯑꯅꯝꯕꯅ ꯑꯣ ꯍꯣꯏ ꯌꯥꯏꯌꯦ ꯈꯥꯗꯤꯝꯒꯤꯗꯨꯅ ꯈꯥꯗꯤꯝꯒꯤꯁꯤ ꯃꯃꯟ ꯃꯣꯏ ꯀꯌꯥꯃꯨꯛ ꯂꯩꯒꯦ ꯑꯗꯨ ꯈꯤꯇꯪ ꯇꯥꯊꯣꯛ ꯇꯥꯁꯤꯟ ꯑꯥ ꯑꯗꯨ ꯃꯆꯨꯗꯤ ꯃꯣꯏꯁꯤ ꯀꯌꯥꯝ ꯂꯩ ꯃꯣꯏꯁꯤ ꯀꯂꯔꯗꯣ ꯃꯥꯏ ꯃꯆꯨꯗꯣ ꯑꯣ ꯃꯆꯨꯗꯣ ꯈꯤꯇꯪ ꯏꯪꯒꯗꯧꯕ ꯈꯔ ꯇꯧꯕꯅꯤꯅ ꯀꯥꯂꯦꯟꯒꯤ ꯑꯣꯏꯕꯅꯤꯅꯀꯣ ꯑꯗꯨ ꯈꯔ ꯏꯪꯒꯗꯧꯕ ꯌꯦꯡꯉꯒ ꯈꯤꯇ ꯍꯥꯞꯄꯤꯔꯛꯑꯣ ꯇꯥꯏꯌꯦ ꯇꯥꯏꯌꯦ ꯑ ꯇꯥꯏ ꯍꯥꯏꯕꯤꯔꯛꯑꯣ ꯑꯣ ꯑꯩ ꯏꯁꯥꯒꯤ ꯑꯩꯈꯣꯏꯒꯤ ꯃꯣꯖꯥ ꯐꯨꯔꯤꯠꯇ ꯑꯩꯈꯣꯏꯒꯤ ꯈꯔ ꯈꯤꯇꯪ ꯑꯩꯈꯣꯏ ꯑꯥꯝꯂꯦꯁ ꯍꯥꯏꯒꯗ꯭ꯔꯥ ꯀꯩꯅꯣ ꯑꯗꯨꯒꯨꯝꯕꯗꯨꯁꯨ ꯂꯩꯕ꯭ꯔꯥ ꯑꯗꯒꯤ ꯑꯩꯈꯣꯏꯒꯤ ꯍꯥꯄꯦꯟꯗ ꯍꯥꯞꯦꯟ ꯍꯧꯖꯤꯛꯀꯥꯟꯁꯤꯗꯤ ꯀꯥꯂꯦꯟꯁꯨ ꯑꯣꯏꯕꯅꯤꯅ ꯍꯥꯄꯦꯟꯁꯤ ꯍꯥꯄꯦꯟꯁꯤ ꯈꯤꯇꯪ ꯍꯥꯞꯍꯟꯅꯤꯡꯕ ꯍꯥꯄꯦꯟꯁꯦ ꯍꯥꯄꯦꯟꯁꯦ ꯃꯃꯟ ꯀꯌꯥꯃꯨꯛ ꯂꯩꯒꯦ ꯍꯧꯖꯤꯛꯁꯦ ꯑꯗꯨ ꯈꯔ ꯃꯌꯥꯏ ꯑꯣꯏꯔꯞꯄꯗ ꯌꯥꯝꯅ ꯀꯥ ꯍꯦꯟꯅꯁꯨ ꯑꯐꯕ ꯑꯣꯏꯗꯕ ꯌꯥꯝꯅꯁꯨ ꯐꯠꯇꯕ ꯐꯠꯇꯕ ꯑꯣꯏꯗꯕ ꯈꯔ ꯃꯌꯥꯏ ꯑꯣꯏꯔꯞꯄꯗꯨ ꯑꯗ꯭ꯋꯥꯏ ꯑꯗ꯭ꯋꯥꯏ ꯆꯥꯡꯗꯨ ꯀꯌꯥꯃꯨꯛ ꯑꯣꯏꯕ ꯌꯥꯅꯤ ꯑꯗꯨ ꯀꯩꯅꯣ ꯑꯣꯏꯗꯣꯏꯔꯕ ꯑꯗꯨ ꯆꯥꯇ꯭ꯔꯨꯛ ꯍꯥꯏꯁꯦ ꯗꯕꯜ ꯑꯣꯏꯗꯣꯏꯔꯕ ꯗꯕꯜ ꯍꯥꯏꯕꯗꯤ ꯉꯁꯥꯏꯒꯤ ꯐꯨꯔꯤꯠꯇꯨꯒ ꯈꯪꯒꯥꯎꯗꯨꯒ ꯄꯨꯂꯞ ꯑꯣꯏꯗꯣꯏ꯭ꯔꯥ ꯇꯣꯉꯥꯟ ꯇꯣꯉꯥꯟꯕ ꯑꯣꯏꯗꯣꯏꯔꯣ ꯑꯗꯨꯒꯨꯝꯕꯗꯣ ꯑꯗꯨꯒꯨꯝꯕꯗꯣ ꯈꯔꯒ ꯍꯥꯞꯄꯤꯔꯛꯑꯣ ꯑꯗꯩ ꯑꯆꯥꯄꯣꯠꯇꯗꯤ ꯑꯩꯈꯣꯏꯒꯤ ꯕꯦꯁꯀꯨꯠꯀꯨꯝꯕ ꯑꯍꯥꯎꯕꯗ ꯑꯩꯈꯣꯏ ꯁꯨꯒꯔ ꯐ꯭ꯔꯤꯒꯨꯝꯕ ꯑꯣꯏꯕꯀꯣ ꯑꯗꯩ ꯁꯪꯒꯣꯝ ꯑꯃꯨꯜꯒꯨꯝꯕꯁꯨ ꯑꯗꯨꯒꯨꯝꯕꯁꯨ ꯑꯗꯨꯒꯨꯝꯕꯀꯁꯨ ꯑꯗꯨꯝ ꯂꯣꯏꯅꯃꯛ ꯐꯪꯕꯤꯕ꯭ꯔꯣ ꯁꯤꯕꯣ ꯑ ꯑꯥ ꯑꯗꯨꯒꯨꯝꯕꯗꯨꯁꯨ ꯈꯤꯇ ꯍꯥꯞꯄꯤꯔꯛꯑꯣ ꯑꯗꯨ ꯀꯩꯅꯣ ꯇꯧꯕꯗꯤ ꯁꯨꯒꯔꯗꯤ ꯐ꯭ꯔꯤ ꯑꯣꯏꯕ ꯑꯅꯝꯕꯅ ꯑꯣꯏꯍꯟꯕꯤꯔꯛꯎꯀꯣ ꯀꯩꯅꯣ ꯇꯧꯕ ꯌꯥꯝ ꯂꯩꯕꯅꯤꯅ ꯁꯪꯒꯣꯝ ꯑꯃꯨꯜꯁꯨ ꯂꯩꯅꯦꯕꯀꯣ ꯑꯃꯨꯜꯁꯦ ꯀꯩꯅꯣꯗꯣ ꯑꯩꯈꯣꯏꯒꯤ ꯑꯩꯈꯣꯏꯒꯤ ꯕꯣꯛꯁ ꯑꯣꯏ ꯇꯧꯕꯗꯣ ꯂꯥꯛꯄ꯭ꯔꯥ ꯅꯠꯇ꯭ꯔꯒ ꯑꯩꯈꯣꯏꯒꯤ ꯇꯤꯟꯗ ꯑꯣꯏꯅ ꯑꯩꯈꯣꯏ ꯀꯩꯅꯣꯗ ꯑꯣꯏ ꯇꯧꯕꯗꯣ ꯀꯧꯇꯥꯗ ꯂꯥꯛꯄꯤꯅꯦꯕꯀꯣ ꯑꯣ ꯑꯗꯨꯗꯤ ꯑꯗꯨꯒꯤ ꯕꯣꯛꯁꯇꯨꯁꯨ ꯈꯤꯇꯪ ꯍꯥꯞꯄꯤꯔꯛꯑꯣ ꯁꯪꯒꯣꯝꯒꯤꯗꯣ